ꯏꯟꯗꯤꯌꯥꯗ ꯗꯔꯃꯒꯤ ꯃꯤꯡꯗ ꯔꯥꯖꯅꯤꯇꯤ ꯇꯧꯕꯁꯤꯡꯅ ꯗꯔꯃꯒꯤ ꯃꯤꯡ ꯑꯁꯤꯗ ꯂꯥꯟꯅ ꯁꯤꯖꯤꯟꯅꯗꯨꯅ ꯅꯨꯡꯉꯥꯏ ꯅꯍꯟꯅꯗꯕ ꯈꯠꯅ ꯆꯩꯅꯍꯟꯕ ꯀꯌꯥ ꯊꯣꯛꯍꯜꯂꯤ ꯑꯩꯈꯣꯏꯒꯤ ꯏꯟꯗꯤꯌꯥꯁꯤꯗꯗꯤ ꯔꯥꯖꯅꯤꯇꯤ ꯇꯧꯕꯁꯤꯡꯅ